ꯃꯅꯤꯄꯨꯔꯁꯦ ꯇꯨꯔꯤꯁ ꯃꯌꯥꯝꯅ ꯕꯤꯖꯤꯠ ꯌꯥꯝ ꯇꯧꯅꯤꯡꯉꯤꯁꯦ ꯀꯔꯤꯒꯤꯅꯣ ꯍꯥꯏꯔꯒꯗ ꯑꯩꯈꯣꯏꯒꯤ ꯑꯆꯥ ꯑꯊꯛ ꯍꯥꯏꯔꯣ ꯑꯗꯨꯒ ꯑꯩꯈꯣꯏꯒꯤ ꯐꯤꯔꯣꯜ ꯐꯤꯖꯦꯠ ꯑꯗꯨꯒ ꯅꯦꯆꯔ ꯕ꯭ꯌꯨꯇꯤꯁꯦ ꯌꯥꯝ ꯐꯖꯕ ꯌꯦꯡꯅꯉꯥꯏ ꯂꯩꯌꯦ ꯑꯗꯨꯅ ꯃꯅꯤꯄꯨꯔꯤꯁꯨ ꯇꯨꯔꯤꯁ ꯏꯁꯄꯣꯠ ꯃꯤꯡ ꯑꯣꯏꯅ ꯄꯜꯂꯕꯗ ꯂꯣꯛꯇꯥꯛ ꯂꯦꯛ ꯑꯗꯨꯒ ꯖꯨꯀꯣ ꯕꯦꯜꯂꯤ ꯁꯤꯔꯣꯏ ꯆꯤꯡ ꯂꯩꯔꯦ ꯑꯁꯤ ꯃꯌꯥꯝꯁꯦ ꯇꯨꯔꯤꯁ ꯃꯌꯥꯝꯅ ꯌꯦꯡꯕ ꯄꯥꯝꯃꯦ ꯃꯣꯏꯒꯤ ꯐꯖꯕ ꯑꯦꯟ ꯗꯦꯟ ꯃꯣꯏꯒꯤ ꯐ꯭ꯂꯣꯔꯥ ꯑꯦꯟ ꯐꯥꯎꯅꯥꯁꯦ ꯌꯥꯝꯅ ꯌꯨꯅꯤꯛ ꯑꯣꯏꯕꯒꯤ ꯃꯔꯝꯅ ꯇꯨꯔꯤꯁꯁꯤꯡꯅꯁꯨ ꯌꯥꯝꯅ ꯕꯤꯖꯤꯠ ꯇꯧꯕ ꯄꯥꯝꯃꯦ ꯑꯗꯨꯒ ꯑꯆꯥ ꯑꯊꯛꯇꯁꯨ ꯃꯈꯜ ꯃꯈꯜ ꯃꯌꯥꯝ ꯃꯍꯥꯎ ꯃꯈꯜ ꯃꯈꯜ ꯃꯌꯥꯝꯁꯦ ꯑꯩꯈꯣꯏꯅ ꯐꯪꯉꯤ ꯑꯗꯨꯒ ꯃꯤꯡ ꯑꯣꯏꯅ ꯄꯜꯂꯕꯗ ꯌꯥꯝꯅ ꯐꯦꯃꯁ ꯑꯣꯏꯕ ꯃꯅꯤꯄꯨꯔꯒꯤ ꯑꯆꯥ ꯑꯊꯛꯇꯗꯤ ꯑꯩꯈꯣꯏꯒꯤ ꯁꯤꯡꯖꯨ ꯂꯩꯔꯦ ꯕꯣꯔꯥ ꯁꯤ ꯃꯌꯥꯝꯅꯆꯤꯡꯕꯁꯤ ꯂꯩꯌꯦ ꯑꯗꯨꯒ ꯃꯐꯝꯁꯨ ꯌꯥꯝꯅ ꯅꯨꯡꯉꯥꯏ ꯋꯦꯗꯔ ꯍꯥꯏꯔꯒ ꯌꯥꯝ ꯁꯥꯕꯁꯨ ꯅꯠꯇꯦ ꯌꯥꯝꯅ ꯏꯪꯕꯁꯨ ꯅꯠꯇꯦ ꯌꯥꯝꯅ ꯅꯨꯡꯉꯥꯏꯌꯦ ꯑꯗꯨꯅ ꯇꯨꯔꯤꯁꯁꯤꯡꯅ ꯌꯥꯝ ꯄꯥꯝꯃꯦ ꯍꯥꯏꯅ ꯈꯜꯂꯤ